ꯍꯦꯜꯂꯣ ꯚꯥꯏ ꯀꯩꯅꯣ ꯉꯁꯤꯗꯣ ꯐꯨꯠꯕꯣꯜ ꯁꯥꯟꯅꯕ ꯉꯥꯇꯪ ꯆꯠꯂꯨꯁꯤꯗꯅ ꯐꯨꯠꯕꯣꯜ ꯁꯥꯟꯅꯕ ꯉꯥꯇꯪ ꯆꯠꯂꯨꯁꯦ ꯍꯥꯏꯕ ꯑꯗꯣ ꯄꯨꯡ ꯀꯌꯥꯥ ꯑꯗꯥꯏꯗ ꯆꯠꯁꯤꯒꯦ ꯎꯝ ꯑꯗꯣ ꯁꯨꯝ ꯆꯠꯄꯁꯦ ꯌꯥꯔꯗꯤ ꯁꯨꯝ ꯄꯨꯟꯅ ꯆꯠꯃꯤꯟꯅꯔꯁꯦꯕꯀꯣ ꯑꯗꯣ ꯑꯩꯗꯣ ꯉꯁꯤ ꯒꯥꯔꯤꯗꯣ ꯐꯔꯛ ꯇꯥꯔꯦꯕ ꯑꯗꯨꯅ ꯌꯥꯔꯗꯤ ꯏꯇꯥꯎꯒꯤ ꯒꯥꯔꯤ ꯂꯩꯔꯗꯤ ꯁꯨꯝ ꯏꯇꯥꯎꯒ ꯄꯨꯟꯅ ꯆꯠꯃꯤꯟꯅꯔꯁꯦꯅ ꯇꯧꯕꯅꯦ ꯈꯣꯡꯖꯣꯝꯒꯤ ꯐꯨꯠꯕꯣꯜ ꯒ꯭ꯔꯥꯎꯟꯗꯨꯗ ꯆꯠꯂꯁꯦ ꯃꯣꯏꯗꯨꯗ ꯁꯥꯟꯅꯕꯈꯩꯅ ꯌꯥꯝ ꯅꯨꯡꯉꯥꯏꯑꯅ ꯍꯥꯏꯌꯦꯕꯀꯣ ꯑꯗꯨꯒ ꯃꯐꯝꯗꯨꯁꯨ ꯁꯨꯝ ꯃꯤꯁꯨ ꯌꯥꯝꯅ ꯁꯥꯟꯅꯩ ꯑꯗꯨꯒ ꯑꯩꯈꯣꯏ ꯏꯃꯥꯟꯅꯕ ꯑꯇꯣꯞꯄ ꯃꯣꯏ ꯃꯉꯥ ꯑꯃꯁꯨ ꯂꯩꯔꯝꯅꯦꯕ ꯃꯐꯝꯗꯨꯗ ꯑꯗꯨꯅ ꯑꯗꯨꯗ ꯁꯨꯝ ꯄꯨꯟꯅ ꯑꯩꯈꯣꯏ ꯃꯌꯥꯝ ꯁꯥꯟꯅꯃꯤꯅꯔꯁꯦ ꯇꯧꯕꯅꯤꯗ ꯑꯥ ꯂꯩ ꯍꯥꯏꯌꯦ